ꯑꯩ ꯂꯤꯒꯤ ꯃꯣꯔꯥ ꯆꯧꯀ꯭ꯔꯤꯒꯨꯝꯕꯁꯦ ꯈꯔ ꯂꯧꯖꯒꯦ ꯇꯧꯕ ꯑꯧ ꯑꯗꯒꯤ ꯑꯩꯈꯣꯏꯒꯤ ꯂꯤꯒꯤꯗ ꯁꯣꯐꯥꯁꯨ ꯂꯩꯗꯅ ꯑꯩꯈꯣꯏ ꯂꯨꯍꯣꯡꯕ ꯂꯨꯍꯣꯡꯕꯗꯒ ꯍꯥꯞ ꯌꯥꯕꯀꯣ ꯑꯪ ꯁꯦꯠ ꯁꯦꯠ ꯑꯣꯏꯅ ꯂꯧꯒꯦ ꯍꯣꯏ

ꯑꯣ ꯑꯗꯨꯁꯨ ꯑꯩ ꯀꯔꯕꯥꯔ ꯇꯧꯕꯒꯤ ꯑꯩ ꯑꯗꯨꯝ ꯗꯔꯖꯟ ꯗꯔꯖꯟ ꯑꯗꯨꯝ ꯂꯧꯖꯒꯦꯕ ꯑꯗꯒꯤ ꯑꯩꯈꯣꯏꯒꯤ ꯂꯤꯒꯤ ꯐꯤꯉꯥꯏꯔꯨꯛꯀꯨꯝꯕ ꯑꯗꯒꯤ ꯁꯦꯡꯒꯥꯒꯁꯨ ꯌꯥꯎꯖꯩꯀꯣ ꯍꯣꯏ ꯑꯗꯨꯒꯨꯝꯕꯁꯨ ꯑꯗꯨꯝ ꯑꯩ ꯌꯣꯟꯅꯕꯒꯤ ꯃꯌꯥꯝ ꯃꯌꯥꯝ ꯑꯃ ꯂꯧꯖꯒꯦ ꯎꯝ ꯑꯧ ꯑꯗꯒꯤ ꯍꯧꯖꯤꯛ ꯕꯥꯁꯀꯦꯠꯁꯨ ꯍꯧꯖꯤꯛ ꯑꯩꯈꯣꯏꯒꯤ ꯅꯨꯄꯤꯅ ꯁꯨꯝ ꯊꯕꯛ ꯆꯠꯄꯗ ꯂꯤꯒꯤ ꯕꯥꯁꯀꯦꯠꯁꯨ ꯑꯗꯨꯝ ꯄꯨꯅꯩꯗꯅ ꯑ ꯑꯗꯨ ꯕꯥꯁꯀꯦꯠꯇꯨꯁꯨ ꯑ ꯑꯗꯨꯝ ꯎꯝ

ꯍꯣꯏ ꯍꯣꯏ ꯑꯗꯨꯁꯨ ꯑꯗꯨꯝ ꯂꯣꯏꯅꯃꯛ ꯑꯩ ꯂꯧꯖꯒꯦ ꯑꯗꯒꯤ ꯂꯨꯍꯣꯡꯕꯗ ꯐꯝꯕ ꯃꯣꯔꯥ ꯑꯋꯥꯡꯕꯤꯗꯣ ꯑ ꯑꯗꯨꯁꯨ ꯗꯔꯖꯜ ꯑꯃ ꯂꯧꯔꯒꯦ ꯑꯗꯒꯤ ꯑꯅꯦꯝꯕꯗꯀꯣ ꯗꯔꯖꯜ ꯑꯃ ꯂꯧꯔꯒꯦ ꯑꯗꯨꯒ ꯎꯝ ꯄꯩꯁꯥ ꯔꯦꯠꯇꯨꯁꯨ ꯀꯌꯥ ꯀꯌꯥꯗꯤ ꯑꯣꯏꯗꯧꯕ ꯑꯋꯥꯡꯕꯗꯨꯅ ꯀꯌꯥ ꯑꯅꯦꯝꯕꯗꯨꯅ ꯀꯌꯥ ꯍꯣꯏ ꯑꯗꯨꯁꯨ ꯑꯗꯨꯝ ꯗꯔꯖꯟ ꯗꯔꯖꯟ ꯍꯥꯞꯄꯤꯔꯛꯑꯣ ꯑꯩ ꯁꯤꯗꯩꯗ ꯄꯣꯠ ꯑꯩꯁꯨ ꯀꯔꯕꯥꯔꯅꯤꯅꯀꯣ ꯂꯣꯏ ꯁꯨꯅꯕ ꯊꯝꯃꯒꯦ ꯑꯗꯒꯤ ꯑꯧ ꯑꯧ ꯑꯧ ꯑꯩꯈꯣꯏꯒꯤ ꯑꯉꯥꯡꯕꯒ ꯍꯪꯒꯥꯝꯄꯥꯟꯒ ꯇꯧꯕꯗꯨꯁꯨ ꯈꯔ ꯌꯥꯎꯍꯟꯕꯤꯔꯛꯑꯣ ꯑꯗꯒꯤ ꯑꯁꯪꯕꯁꯨ ꯑꯗꯨꯝ ꯌꯥꯟꯕ ꯌꯥꯏ ꯃꯆꯨ ꯃꯆꯨ ꯂꯩꯗꯅ ꯐꯖꯗꯧꯕꯗꯣ ꯃꯤꯅ ꯄꯥꯝꯗꯧꯕꯗꯣ ꯑꯗꯨꯝ ꯇꯧꯕꯤꯔꯛꯑꯣ ꯑꯗꯨꯒ ꯑꯩꯈꯣꯏꯒꯤ ꯀꯩꯅꯣ ꯇꯨꯡꯒꯣꯟꯗꯣ ꯏꯟ ꯆꯤꯡꯅꯕꯩ ꯇꯨꯡꯒꯣꯟꯗꯣ ꯑꯗꯨꯁꯨ ꯑꯗꯨꯝ ꯍꯥꯞꯄꯤꯔꯛꯑꯣ ꯎꯝ ꯍꯣꯏ ꯍꯣꯏ ꯑꯗꯨꯒ ꯃꯌꯥꯝ ꯂꯧꯕꯩꯁꯨ ꯀꯝꯃꯤꯁꯟ ꯑꯗꯨꯝ ꯇꯧꯕꯤꯌꯨ

ꯎꯝ ꯑꯩꯈꯣꯏꯒꯤ ꯑꯧ ꯑꯩꯈꯣꯏꯒꯤ ꯗꯥꯏꯅꯤꯡ ꯇꯦꯕꯜꯗꯀꯣ ꯂꯤꯅ ꯁꯥꯕ ꯂꯩꯗꯅ ꯑꯗꯨꯒꯨꯝꯕꯁꯨ ꯍꯥꯞꯄꯤꯔꯛꯑꯣ ꯑꯧ ꯑꯗꯒꯤ ꯑꯩꯈꯣꯏꯒꯤ ꯆꯤꯌꯥꯔꯗꯣ ꯑꯗꯨꯁꯨ ꯌꯥꯎꯖꯒꯦ

ꯎꯝ ꯑꯧ ꯁꯥꯏꯁꯇꯣ ꯑꯩꯈꯣꯏꯒꯤ ꯑꯩꯈꯣꯏꯒꯤ ꯇꯨꯡꯒꯣꯟꯗꯨꯁꯨ ꯑꯗꯨꯝ ꯈꯔ ꯆꯥꯎꯕꯀꯣ ꯀꯌꯥꯝ ꯆꯥꯎꯕ ꯍꯥꯏꯗꯣꯏꯅꯣ ꯈꯪꯗꯦ ꯃꯌꯥꯝꯅ ꯄꯨꯅꯕ ꯆꯥꯡꯗꯣ ꯈꯔ ꯆꯥꯎꯕ ꯈꯔ ꯈꯔ ꯍꯟꯗꯕ ꯈꯔ ꯇꯧꯕꯤꯔꯛꯑꯣ ꯑꯗꯒꯤ ꯊꯨꯝꯃꯣꯛꯁꯨ ꯐꯪꯏꯀꯣ ꯑꯧ ꯊꯨꯝꯃꯣꯛ ꯂꯤꯛꯈꯥꯏꯒ ꯂꯥꯏꯇꯪꯒꯗꯣ ꯂꯤꯛꯈꯥꯏꯗ ꯇꯔꯥꯅꯤꯊꯣꯏ ꯄꯤꯔꯛꯑꯣ ꯂꯥꯏꯇꯪꯗ ꯇꯔꯥꯅꯤꯊꯣꯏ ꯑꯃ ꯑꯗꯨꯒ ꯍꯣꯏ ꯍꯣꯏ ꯑꯗꯨꯝ ꯑꯩ ꯑꯗꯨꯝ ꯀꯩꯅꯣ ꯇꯧꯖꯒꯦ ꯃꯃꯜꯗꯣ ꯑꯗꯨꯝ ꯃꯌꯥꯝ ꯂꯧꯕꯅꯤꯅꯀꯣ ꯎꯝ ꯑꯗꯨꯝ ꯌꯦꯡ ꯌꯦꯡꯅ ꯑꯁꯣꯝꯅ ꯑꯗꯨꯝ ꯁꯥꯕꯤꯔꯛꯑꯣ ꯍꯣꯏ ꯍꯣꯏ ꯑꯗꯒꯤ ꯑꯩꯈꯣꯏꯒꯤ ꯂꯩ ꯍꯥꯞꯄꯒꯤ ꯄꯣꯠ ꯑꯩꯈꯣꯏꯒꯤ ꯀꯩꯅꯣꯗꯣ ꯂꯩ ꯍꯥꯞꯄꯒꯤ ꯄꯣꯂꯥꯡ ꯃꯆꯥꯗꯣ ꯂꯥꯏ ꯀꯠꯄꯗꯒ ꯄꯨꯅꯕꯗꯣ ꯑꯗꯨꯒꯨꯝꯕꯒꯤ ꯀꯩꯅꯣꯗꯨꯁꯨ ꯈꯔ ꯗꯔꯖꯟ ꯑꯗꯨꯝ ꯌꯥꯎꯕꯤꯔꯛꯑꯣ ꯎꯝ ꯍꯣꯏ ꯁꯥꯏꯁꯇꯣ ꯃꯈꯜ ꯃꯈꯜꯗꯣ ꯑꯗꯨꯝ ꯌꯦꯡꯉꯒ ꯑꯗꯨꯝ ꯇꯧꯕꯤꯔꯛꯑꯣ ꯃꯥꯟꯅꯗꯕꯗ ꯍꯣꯏ ꯑꯧ ꯌꯥꯡꯀꯣꯛꯁꯨ ꯈꯔ ꯑꯗꯨꯝ ꯌꯥꯎꯕꯤꯔꯛꯑꯣ ꯑꯩꯒꯤꯗꯤ ꯄꯣꯠꯁꯦ ꯌꯣꯟꯗꯧꯕꯅꯤꯅꯀꯣ ꯃꯈꯜꯗꯣ ꯁꯨꯅ ꯊꯝꯃꯒꯦ ꯎꯝ ꯑꯣ ꯑꯗꯒꯤ ꯑꯩꯈꯣꯏꯒꯤ ꯆꯦꯡ ꯑꯣꯟꯕꯩ ꯃꯦꯔꯨꯛꯀꯗꯣ ꯑꯧ ꯑꯧ ꯃꯦꯔꯨꯛꯁꯨ ꯌꯥꯎꯕꯤꯔꯛꯑꯣ ꯑꯪ ꯑꯗꯒꯤ ꯑꯩꯈꯣꯏꯒꯤ ꯄꯣꯠ ꯄꯨꯕꯒꯤ ꯐꯤꯉꯥꯏꯔꯨꯛ ꯍꯥꯏꯕ꯭ꯔ ꯑꯗꯨꯗꯣ ꯑꯗꯨꯒꯁꯨ ꯍꯥꯞꯄꯤꯔꯛꯑꯣ ꯑꯧ ꯑꯧ ꯑꯧ ꯑꯧ ꯁꯨꯅꯕ ꯃꯈꯜꯁꯤꯡꯗꯣ ꯁꯨꯅꯕ ꯊꯝꯗ꯭ꯔꯗꯤꯀꯣ ꯃꯤ ꯃꯤꯒꯤ ꯑꯄꯥꯝꯕꯅꯤꯅ ꯁꯨꯅꯕ ꯊꯝꯃꯒꯦ ꯑꯇꯩ ꯑꯅꯧ ꯑꯅꯧꯕ ꯄꯣꯠ ꯆꯩꯗꯤ ꯍꯥꯏꯕꯤꯔꯛꯑꯣ ꯑꯅꯧ ꯑꯅꯧꯕ ꯀꯩꯀꯩ ꯂꯩꯕꯅꯣ

ꯍꯣꯏ ꯑꯗꯨꯁꯨ ꯑꯗꯨꯝ ꯂꯧꯖꯒꯦ ꯑꯔꯩꯕꯒꯩꯅꯤ ꯑꯩꯅ ꯂꯧꯗꯣꯏꯁꯦ ꯌꯣꯟꯗꯣꯏꯅꯤꯅꯀꯣ

ꯍꯣꯏ ꯑꯗꯨꯁꯨ ꯑꯗꯨꯝ ꯂꯧꯖꯒꯦ ꯎꯝ ꯎꯝ ꯍꯣꯏ ꯍꯣꯏ ꯑꯗꯨꯝ ꯃꯃꯜꯗꯣ ꯑꯗꯨꯝ ꯑꯗꯨꯝ ꯌꯦꯡꯉ ꯌꯦꯡꯉꯒ ꯑꯗꯨꯝ ꯁꯥꯕꯤꯔꯛꯑꯣ

ꯑꯩꯈꯣꯏꯒꯤ ꯄꯣꯠ ꯆꯩꯁꯤꯡꯁꯦ ꯑ ꯑꯗꯨꯅ ꯑꯩꯈꯣꯏꯒꯤ ꯀꯩꯅꯣ ꯇꯧꯕꯤꯔꯛꯀꯗ꯭ꯔ ꯊꯤꯟꯕꯤꯔꯛꯀꯗꯣꯏꯔ ꯑꯩꯈꯣꯏꯅ ꯂꯧ ꯂꯥꯛꯆꯧ ꯍꯥꯏꯕ꯭ꯔ ꯑꯧ ꯑꯗꯒꯤ ꯑꯗꯨꯒꯤ ꯑꯦꯃꯥꯎꯟꯈꯩꯗꯣ ꯑꯧ ꯏꯔꯛꯑꯣ ꯍꯣꯏ ꯑꯗꯨꯒ ꯑꯩꯅ ꯑꯗꯨꯝ ꯊꯤꯟꯖꯔꯛꯑꯒꯦ ꯑꯩꯒꯤꯗꯤ ꯌꯣꯟꯗꯧꯕꯅꯤꯅ ꯐꯛꯇꯣ ꯑꯗꯨꯝ ꯗꯔꯖꯟ ꯗꯔꯖꯟ ꯑꯗꯨꯝ ꯇꯧꯕꯤꯔꯛꯑꯣ ꯗꯔꯖꯟ ꯗꯔꯖꯟ ꯍꯥꯞꯄꯤꯔꯛꯑꯣ ꯐꯛ ꯃꯃꯜ ꯑꯋꯥꯡꯕꯗꯨꯗ ꯗꯔꯖꯜ ꯑꯃ ꯈꯔ ꯍꯟꯊꯕꯗ ꯗꯔꯖꯜ ꯑꯃ ꯍꯣꯏ ꯍꯣꯏ ꯊꯤꯟꯕꯤꯔꯛꯑꯣ ꯊꯤꯟꯕꯤꯔꯛꯑꯣ